ꯑꯩꯅ ꯑꯩꯒꯤ ꯃꯍꯩ ꯃꯔꯣꯡꯁꯤꯡꯒꯤ ꯄꯣꯊꯣꯛ ꯄꯨꯊꯣꯛꯅꯕ ꯍꯣꯠꯅꯕꯗ ꯑꯃꯁꯨꯡ ꯀ꯭ꯋꯥꯂꯤꯇꯤ ꯍꯦꯟꯒꯠꯅꯕꯒꯤꯗꯃꯛꯇ ꯑꯅꯧ ꯑꯅꯧꯕ ꯇꯦꯛꯅꯤꯛ ꯁꯤꯖꯤꯟꯅꯩ ꯑꯃꯁꯨꯡ ꯑꯐ ꯑꯐꯕ ꯃꯔꯨ ꯃꯔꯥꯡ ꯁꯤꯖꯤꯟꯅꯩ